ꯁꯤ ꯅꯥꯎꯔꯦꯝ ꯍꯦꯔꯣꯖꯤꯠ ꯑꯣꯏꯕꯤꯔꯕꯥ ꯑꯥ ꯑꯗꯣ ꯑꯩ ꯀꯩꯅꯣꯒꯤ ꯃꯇꯥꯡꯗ ꯇꯨꯔꯤꯁ ꯑꯃꯒꯤ ꯀꯛꯆꯤꯡꯒꯤ ꯒꯥꯔꯗꯦꯟꯒꯤ ꯃꯇꯥꯡ ꯈꯤꯇꯪ ꯈꯪꯅꯤꯡꯗꯅ ꯇꯧꯔꯛꯄꯅꯦ ꯑꯩꯈꯣꯏ ꯇꯨꯔꯤꯁ ꯑꯃ ꯂꯥꯛꯅꯤꯡꯕ ꯁꯣꯝ ꯇꯨꯔꯤꯁ ꯒꯥꯏꯠ ꯑꯣꯏꯕꯤꯀꯣ ꯑꯣ ꯑꯩꯒꯤ ꯃꯤꯡ ꯇꯥꯏꯁꯟ ꯀꯧꯖꯩ ꯑꯩ ꯂꯩꯐꯝꯕꯨꯗꯤ ꯀꯁꯥꯔꯗꯒꯤꯅꯤ ꯑꯩ ꯁꯨꯝ ꯀꯛꯆꯤꯡ ꯒꯥꯔꯗꯦꯟꯒꯤ ꯐꯖꯕꯗꯣ ꯁꯨꯝ ꯌꯦꯡꯅꯤꯡꯕꯒꯤ ꯑꯩ ꯀꯩꯅꯣꯁꯤ ꯅꯝꯕꯔꯁꯤ ꯏꯃꯥꯟꯅꯕꯗꯩ ꯂꯧꯔꯒ ꯇꯧꯖꯔꯛꯄꯅꯦ ꯑꯗꯣ ꯍꯧꯖꯤꯛ ꯀꯃꯥꯏ ꯀꯃꯥꯏꯅ ꯇꯧꯒꯦ ꯀꯩꯀꯩ ꯅꯨꯃꯤꯠ ꯊꯣꯡ ꯍꯥꯡꯕ ꯈꯣꯠꯄ ꯀꯩꯀꯩ ꯅꯨꯃꯤꯠ ꯂꯥꯛꯄ ꯌꯥꯏ ꯁꯨꯇꯤꯅ ꯀꯔꯝ ꯀꯥꯟꯗ ꯑꯣꯏꯒꯦ ꯎꯝ ꯑꯗꯨꯒ ꯍꯣꯂꯤꯗꯦꯒꯨꯝꯕ ꯃꯇꯝꯗ ꯑꯗꯨꯝ ꯂꯥꯛꯑꯁꯨ ꯀꯩꯁꯨ ꯀꯥꯏꯗꯦꯀꯣ ꯍꯥꯏꯗꯤ ꯁꯦꯇꯔꯗꯦ ꯁꯟꯗꯦ ꯎꯝ ꯌꯥꯝ ꯅꯨꯡꯉꯥꯏꯖꯔꯦ ꯑꯗꯨꯒ ꯎꯝ

ꯎꯝ ꯑꯣ ꯌꯥꯝ ꯅꯨꯡꯉꯥꯏꯖꯔꯦ ꯑꯗꯨꯗꯤ ꯑꯗꯨꯒ ꯀꯩꯅꯣꯝꯇꯒ ꯑꯩꯈꯣꯏ ꯂꯥꯛꯇꯣꯏꯁꯦ ꯑꯩꯈꯣꯏ ꯐꯦꯃꯦꯂꯤ ꯑꯣꯏꯅ ꯂꯥꯛꯀꯗꯕꯅꯦ ꯑꯗꯣ ꯑꯦꯗꯜꯁꯀꯤꯅ ꯍꯥꯏꯗꯤ ꯅꯍꯥꯒꯤꯅ ꯂꯨꯄꯥ ꯀꯌꯥ ꯂꯧꯋꯤ ꯑꯉꯥꯡꯒꯤꯅ ꯀꯌꯥ ꯂꯧꯋꯤ ꯍꯥꯏꯕꯗꯨꯃꯇꯪꯒ ꯑꯣ ꯌꯥꯝ ꯎꯝ ꯑꯗꯨꯒ ꯄꯨꯡ ꯀꯌꯥꯗꯩꯅ ꯀꯌꯥꯐꯧꯅ ꯊꯣꯡ ꯍꯥꯡꯕ

ꯑꯣ ꯑꯣ ꯏꯟꯐꯣꯔꯃꯦꯁꯟ ꯏꯟꯐꯣꯔꯃꯦꯁꯟꯁꯤ ꯌꯥꯝ ꯅꯨꯡꯉꯥꯏꯖꯔꯦ ꯑꯗꯨ ꯀꯩꯅꯣꯒꯨꯝꯕꯒꯤ ꯍꯣꯇꯦꯜꯒꯨꯝꯕꯩ ꯐꯦꯁꯤꯂꯤꯇꯤ ꯈꯣꯠꯄꯗꯤ ꯂꯩꯕ꯭ꯔꯥ ꯀꯃꯥꯏꯅ ꯇꯧꯋꯤ ꯃꯥꯅꯦ ꯃꯥꯅꯦ ꯃꯥꯅꯦ ꯑꯣ ꯑꯣ ꯌꯥꯝ ꯅꯨꯡꯉꯥꯏꯖꯔꯦ ꯑꯗꯨꯗꯤ ꯂꯥꯛꯄ ꯃꯇꯝꯗ ꯁꯤꯒꯤ ꯀꯟꯇꯦꯛ ꯅꯝꯕꯔꯁꯤꯗ ꯑꯗꯨꯝ ꯄꯥꯎ ꯐꯥꯎꯕꯤꯔꯛꯄ ꯌꯥꯅꯤꯀꯣ ꯑꯣꯀꯦ ꯑꯣꯀꯦ ꯍꯣꯏ ꯍꯣꯏ ꯐꯔꯦ ꯐꯔꯦ ꯌꯥꯝ ꯅꯨꯡꯉꯥꯏꯖꯔꯦ ꯑꯗꯨꯗꯤ ꯑꯩ ꯊꯝꯖꯔꯒꯦ ꯂꯥꯛꯑꯝꯗꯥꯏꯗ ꯍꯥꯏꯔꯛꯑꯒꯦ ꯎꯝ ꯊꯝꯃꯦ ꯊꯝꯃꯦ